ꯎꯝ ꯃꯅꯦ ꯃꯅꯦ ꯍꯥꯏꯕꯤꯌꯨ

ꯑꯥ ꯎꯝ ꯈ꯭ꯋꯥꯏꯗꯒꯤ ꯍꯣꯡꯕ ꯃꯃꯜꯗ ꯑꯩꯒꯤ ꯐꯥꯔꯝꯁꯤꯗ ꯑꯌꯥꯝꯕꯒꯤ ꯁꯔꯨꯛꯇ ꯀꯟꯇꯦꯛ ꯇꯧꯕ ꯃꯤ ꯌꯥꯝꯅ ꯂꯩ ꯑꯗꯨꯅ ꯁꯣꯝꯅ ꯄꯥꯝꯕꯤꯔꯤꯕ ꯀꯦꯖꯤ ꯀꯨꯟꯊ꯭ꯔꯥ ꯗꯣ ꯃꯃꯜ ꯑꯍꯣꯡꯕ ꯃꯃꯜꯗ ꯃꯌꯥꯝꯗꯒꯤ ꯈꯔ ꯍꯟꯊꯅ ꯑꯗꯨꯃꯛ ꯄꯤ ꯄꯤꯅꯕ ꯍꯣꯠꯅꯖꯒꯦ ꯑꯗꯣ ꯃꯌꯥꯝꯒꯤ ꯄꯩꯁꯥꯒꯤ ꯁꯣꯝꯅ ꯂꯩꯕ ꯑꯇꯣꯞꯄ ꯃꯐꯝꯁꯤꯡꯗꯒꯤ ꯂꯩꯕ ꯗꯨꯗꯒꯤ ꯍꯟꯊꯔꯒ ꯑꯩꯅ ꯄꯤꯅꯕ ꯍꯣꯠꯅꯖꯒꯦ

ꯑꯧ ꯆꯅꯤ ꯌꯥꯡꯈꯩꯗ ꯑꯩꯈꯣꯏꯅ ꯀꯩꯒꯨꯝꯕ ꯌꯦꯟꯁꯤ ꯑꯥ ꯁꯨꯡꯁꯣꯏ ꯁꯣꯏꯗꯕꯤ ꯄꯤꯖꯒꯦ ꯑꯥ ꯀꯔꯤꯒꯨꯝꯕ ꯁꯣꯝꯅ ꯍꯥꯏꯔꯤꯕ ꯀꯦꯖꯤꯁꯦ ꯆꯅꯤ ꯌꯥꯡꯈꯩ ꯍꯥꯏꯁꯦ ꯀꯔꯤꯒꯨꯝꯕ ꯀꯦꯖꯤ ꯀꯨꯟꯊ꯭ꯔꯥꯗꯒꯤ ꯃꯊꯛꯇ ꯑꯣꯏꯕ ꯇꯥꯔꯒꯗꯤ ꯑꯩꯈꯣꯏꯅ ꯑꯗꯨꯒꯤ ꯇꯣꯉꯥꯟꯕ ꯗꯤꯁꯀꯥꯎꯟꯁꯨ ꯄꯤꯖꯒꯅꯤ ꯇꯨ ꯐꯣꯔꯇꯤ ꯐꯥꯏꯕ ꯇꯨ ꯐꯣꯔꯇꯤ ꯑꯗꯨꯃꯥꯏꯅ ꯑꯩꯈꯣꯏꯅ ꯄꯤꯒꯅꯤ ꯌꯥꯝꯗ꯭ꯔꯕꯗ ꯀꯦꯖꯤ ꯀꯨꯟꯒꯤ ꯃꯊꯛꯇ ꯂꯩꯕꯁꯤꯡꯁꯦ ꯑꯩꯈꯣꯏꯅ ꯃꯗꯨꯒꯤ ꯇꯣꯉꯥꯟꯕ ꯗꯤꯁꯀꯥꯎꯟꯁꯨ ꯄꯤꯖꯩ ꯑꯣ ꯊꯦꯡꯀꯤꯌꯨ